ꯂꯝꯖꯦꯟ ꯆꯦꯟꯕꯁꯤꯗꯅ ꯑꯩꯉꯣꯟꯗ ꯑꯗꯨꯛꯀꯤ ꯃꯇꯤꯛ ꯀꯥꯟꯅꯕ ꯅꯨꯡꯉꯥꯏꯕ ꯃꯌꯥꯝ ꯑꯃ ꯄꯤꯔꯤ ꯍꯥꯏꯕꯗꯤ ꯂꯝꯖꯦꯟ ꯆꯦꯟꯕꯁꯦ ꯑꯩꯒꯤ ꯍꯣꯕꯤꯅꯤ ꯑꯗꯨꯛꯀꯤ ꯃꯇꯤꯛ ꯄꯥꯝꯖꯕ ꯁꯤꯟꯐꯝꯅꯤ ꯑꯗꯨꯅ ꯅꯣꯡꯃꯗ ꯀꯤꯂꯣꯃꯤꯇꯔ ꯑꯍꯨꯝ ꯃꯔꯤ ꯑꯗꯨꯝ ꯆꯦꯜꯂꯤ ꯁꯤꯅ ꯑꯩꯉꯣꯟꯗ ꯑꯗꯨꯛꯀꯤ ꯃꯇꯤꯛ ꯅꯨꯡꯉꯥꯏꯕ ꯍꯔꯥꯎꯕ ꯍꯛꯆꯥꯡ ꯐꯍꯟꯕ ꯑꯃꯗꯤ ꯅꯨꯡꯉꯥꯏꯊꯣꯛꯄ ꯄꯨꯟꯁꯤ ꯑꯃ ꯍꯤꯡꯕꯒꯤꯗꯃꯛꯇ ꯌꯥꯝꯅ ꯃꯔꯨꯑꯣꯏꯕ ꯁꯤꯟꯐꯝ ꯑꯃꯅꯤ ꯂꯝꯖꯦꯟ ꯆꯦꯟꯕ ꯍꯥꯏꯕꯁꯤ ꯑꯗꯨꯛꯀꯤ ꯃꯇꯤꯛ ꯀꯥꯅꯕ ꯑꯗꯨꯛꯀꯤ ꯃꯇꯤꯛ ꯍꯛꯆꯥꯡ ꯁꯥꯖꯦꯟ ꯑꯃ ꯑꯣꯏꯅ ꯁꯤꯟꯐꯝ ꯑꯃꯅꯤ ꯃꯁꯤꯅ ꯀꯩꯗꯧꯅꯨꯡꯗ ꯃꯁꯤꯅ ꯑꯗꯨꯝ ꯀꯩꯗꯧꯕ ꯆꯦꯟꯕ ꯇꯥꯔꯕꯗꯤ ꯄꯨꯟꯁꯤꯗ ꯃꯥꯏ ꯄꯥꯛꯄ ꯑꯃꯗꯤ ꯅꯨꯡꯉꯥꯏꯕ ꯑꯗꯨꯛꯀꯤ ꯃꯇꯤꯛ ꯐꯪꯒꯅꯤ ꯑꯗꯨꯅ ꯁꯨꯃꯥꯏꯅ ꯇꯧꯗꯅ ꯃꯤꯄꯨꯝ ꯈꯨꯗꯤꯡꯃꯛꯁꯨ ꯂꯝꯖꯦꯟ ꯆꯦꯟꯕꯁꯤꯒꯤꯗꯃꯛꯇ ꯑꯗꯨꯛꯀꯤ ꯃꯇꯤꯛ ꯀꯥꯟꯅꯕꯁꯤꯒꯤꯗꯃꯛꯇ ꯃꯌꯥꯝꯁꯨ ꯆꯦꯜꯍꯟꯅꯤꯡꯉꯤ ꯑꯗꯨꯅ ꯅꯨꯡꯉꯥꯏꯕ ꯄꯨꯟꯁꯤ ꯑꯃꯗ ꯍꯤꯡꯅꯕꯒꯤꯗꯃꯛꯇ